ꯑꯩꯅ ꯆꯍꯤ ꯅꯤꯄꯥꯜ ꯁꯨꯔꯛꯄꯗ ꯆꯥꯛ ꯊꯣꯡꯕ ꯍꯧꯔꯛꯈꯤ ꯏꯃꯥ ꯏꯄꯥ ꯊꯕꯛ ꯆꯠꯄ ꯃꯇꯝꯗ ꯑꯩꯅ ꯆꯥꯛꯁꯦ ꯑꯗꯨꯝ ꯊꯣꯡꯕ ꯍꯧꯔꯛꯏ ꯃꯤ ꯀꯅꯥ ꯑꯃꯇꯁꯨ ꯇꯕ ꯃꯇꯝꯗ ꯑꯩꯅ ꯑꯗꯨꯝ ꯊꯣꯡꯕ ꯑꯍꯥꯟꯕ ꯊꯣꯡꯕꯅꯤꯅ ꯆꯥꯛ ꯆꯪꯕ ꯑꯗꯨꯒ ꯊꯨꯝ ꯌꯥꯛꯄ ꯑꯗꯨꯃꯛ ꯂꯩ ꯄꯥꯎꯈꯨꯝ ꯀꯌꯥꯁꯨ ꯆꯤꯛꯈꯤ ꯊꯣꯡꯕ ꯍꯩꯇꯕ ꯃꯔꯝꯅ ꯑꯍꯥꯟꯕ ꯊꯣꯡꯕ ꯍꯩꯕꯁꯤꯗꯤ ꯈꯪꯗꯕ ꯈꯪꯗꯕ ꯉꯛꯇꯅꯤꯅ ꯀꯔꯝꯕꯅ ꯊꯣꯡꯁꯤꯔ ꯀꯔꯝꯕꯅ ꯍꯥꯞꯁꯤꯔ ꯀꯔꯝꯕ ꯍꯥꯞꯄꯅ ꯍꯥꯎꯒꯗ꯭ꯔꯁꯨ ꯈꯪꯗꯕꯅꯤꯅ ꯑꯉꯥꯡ ꯑꯣꯏꯅ ꯊꯣꯡꯉꯛꯄꯅꯤꯅ ꯆꯥꯛ ꯊꯣꯡꯕꯁꯦ ꯌꯥꯝ ꯋꯥꯅ ꯍꯩꯇ ꯍꯩꯇ ꯑꯗꯨꯝꯃꯛ ꯊꯣꯡꯉꯒ ꯊꯣꯡꯂꯛꯏ ꯍꯧꯖꯤꯛꯇꯤ ꯑꯗꯨꯝ ꯆꯥꯛ ꯊꯣꯡꯕꯁꯨ ꯂꯣꯏꯅ ꯈꯪꯈ꯭ꯔꯦ ꯁꯤ ꯍꯥꯞꯄꯗꯤ ꯍꯥꯎꯒꯅꯤ ꯃꯁꯤ ꯍꯥꯟꯅ ꯍꯥꯞꯀꯗꯕꯅꯤ ꯆꯦꯡ ꯍꯥꯟꯅ ꯏꯁꯤꯡ ꯍꯥꯟꯅ ꯁꯥꯍꯟꯒꯗꯕꯅꯤ ꯀꯣꯟꯅ ꯆꯦꯡ ꯍꯥꯞꯀꯗꯕꯅꯤ ꯏꯁꯤꯡ ꯍꯥꯟꯅ ꯁꯧꯍꯟꯒꯗꯕꯅꯤ ꯌꯦꯟꯁꯥꯡ ꯀꯣꯟꯅ ꯍꯥꯞꯀꯗꯕꯅꯤ ꯍꯥꯏꯕꯁꯦ ꯍꯧꯖꯤꯛꯇꯤ ꯂꯣꯏꯅ ꯈꯪꯈ꯭ꯔꯕꯅꯤꯅ ꯂꯣꯏꯅꯁꯨ ꯍꯩꯈ꯭ꯔꯦ ꯍꯧꯖꯤꯛꯇꯤ ꯑꯁꯤꯅꯤ ꯆꯥꯛ ꯊꯣꯡꯕꯒꯤ ꯑꯩꯒꯤ ꯑꯦꯛ꯭ꯁꯄꯔꯦꯟꯁ